ꯑꯩ ꯄ꯭ꯔꯦꯁꯔ ꯀꯨꯀꯔꯁꯨ ꯁꯤꯖꯤꯟꯅꯩ ꯑꯗꯒꯤ ꯑꯍꯥꯡꯕ ꯄꯥꯠꯇ꯭ꯔꯁꯨ ꯁꯤꯁꯨ ꯑꯗꯨꯝ ꯁꯤꯖꯤꯟꯅꯩ ꯑꯗꯣ ꯑꯩꯅ ꯄꯥꯝꯅ ꯆꯥꯖꯕ ꯑꯣꯛ ꯊꯣꯡꯕꯁꯤꯗ ꯀꯩꯒꯨꯝꯕ ꯄ꯭ꯔꯦꯁꯔ ꯀꯨꯛꯀꯔ ꯁꯤꯖꯤꯟꯅꯔꯒ ꯊꯣꯡꯕ ꯑꯣꯏꯇꯥꯔꯗꯤ ꯑꯩꯈꯣꯏꯅ ꯁꯝꯕꯁꯨ ꯈꯤꯇꯪ ꯍꯦꯜꯂꯦ ꯑꯍꯥꯡꯕ ꯄꯥꯠꯇ꯭ꯔ ꯁꯤꯖꯤꯟꯅꯕꯒꯤꯗꯩ ꯁꯤꯖꯤꯟꯅꯕꯗꯒꯤꯗꯤ ꯄ꯭ꯔꯦꯁꯔ ꯀꯨꯀꯔꯗ ꯁꯤꯖꯤꯟꯅꯕꯁꯤꯅ ꯊꯕꯛꯁꯨ ꯊꯨꯕ ꯍꯦꯜꯂꯦ ꯑꯃꯔꯣꯝꯗꯗꯤ ꯑꯗꯣ ꯊꯣꯡꯕꯩ ꯃꯑꯣꯡꯅ ꯄ꯭ꯔꯦꯁꯔ ꯀꯨꯀꯔꯗ ꯊꯣꯡꯇꯥꯔꯗꯤ ꯑꯩꯈꯣꯏꯅ ꯃꯥꯒꯤ ꯍꯥꯞꯇꯧꯕ ꯃꯆꯜ ꯃꯔꯨ ꯃꯔꯥꯡ ꯀꯔꯤ ꯀꯔꯤ ꯂꯣꯏꯅ ꯏꯁꯤꯡ ꯅꯨꯡꯁꯤꯡ ꯄꯨꯂꯞ ꯄ꯭ꯔꯦꯁꯔ ꯀꯨꯀꯔꯗꯨꯗ ꯄꯨꯂꯞ ꯑꯣꯏꯅ ꯍꯥꯞꯆꯤꯟꯃꯤꯟꯅꯔꯒ ꯑꯗꯨꯝ ꯀꯥꯝꯍꯜꯂꯒ ꯊꯨꯅꯁꯨ ꯃꯨꯜꯂꯤ ꯄ꯭ꯔꯦꯁꯔ ꯀꯨꯀꯔꯅ ꯑꯗꯨꯝ ꯀꯥꯝꯍꯜꯂꯒ ꯂꯣꯏꯔꯦ ꯑꯗꯨꯒ ꯑꯇꯣꯞꯄ ꯑꯍꯥꯡꯕ ꯄꯥꯠꯇ꯭ꯔꯗ ꯊꯣꯡꯕꯁꯨ ꯌꯥꯎꯋꯤ ꯑꯍꯥꯡꯕ ꯄꯥꯠꯇ꯭ꯔꯗ ꯊꯣꯡꯕꯁꯤꯅ ꯑꯩꯈꯣꯏꯅ ꯀꯃꯥꯏꯅ ꯇꯧꯋꯤ ꯍꯥꯏꯕ ꯃꯇꯝꯗ ꯀꯩꯅꯣꯗ ꯍꯥꯟꯅ ꯐꯖꯅ ꯀꯩꯒꯨꯝꯕ ꯑꯣꯛꯇꯣ ꯃꯥꯒꯤ ꯀꯦꯞꯁꯨꯟꯒꯨꯝꯕꯅ ꯌꯥꯝ ꯌꯥꯎ ꯇꯥꯔꯒꯗꯤ ꯑꯩꯈꯣꯏꯅ ꯑꯣꯛꯇꯣ ꯍꯥꯟꯅ ꯐꯖꯅ ꯑꯣꯛ ꯈꯛꯇ ꯍꯥꯞꯄꯒ ꯑꯇꯣꯞꯄ ꯀꯔꯤꯝꯇ ꯍꯥꯞꯇꯕꯤꯗ ꯑꯣꯛꯇꯨ ꯈꯛꯇ ꯍꯥꯞꯄꯒ ꯃꯥꯒꯤ ꯃꯥꯍꯤ ꯍꯥꯟꯅ ꯐꯖꯅ ꯂꯧꯊꯣꯛꯑꯒ ꯑꯃꯨꯛ ꯀꯣꯟꯅ ꯑꯃꯨꯛ ꯑꯇꯣꯞꯄ ꯃꯥꯒꯤ ꯃꯆꯟ ꯅꯨꯡꯆꯟ ꯍꯥꯞꯄꯒ ꯑꯗꯨꯃꯥꯏꯅ ꯊꯣꯡꯉꯤ ꯑꯗꯨ ꯅꯠꯇꯕ ꯑꯃꯔꯣꯝꯗ ꯊꯣꯡꯉꯒꯅ ꯑꯃꯨꯛ ꯀꯩꯅꯣ ꯇꯧꯔꯒ ꯍꯥꯏꯗꯤ ꯇꯤꯜꯂꯧ ꯆꯅꯝ ꯀꯔꯤ ꯀꯔꯤ ꯐꯖꯅ ꯍꯥꯟꯅ ꯉꯧꯊꯣꯛꯑꯒ ꯑꯣꯛ ꯑꯃꯨꯛ ꯍꯥꯞꯆꯤꯜꯂꯒ ꯑꯗꯨꯗ ꯑꯩꯈꯣꯏꯅ ꯍꯥꯎꯍꯟꯅꯤꯡꯉꯗꯤ ꯂꯐꯨ ꯍꯥꯞꯆꯤꯟꯕ ꯌꯥꯏ ꯑꯗꯨꯝ ꯃꯈꯟ ꯃꯊꯦꯟ ꯀꯌꯥꯃꯁꯨ ꯍꯥꯞꯆꯟꯕ ꯌꯥꯏ ꯑꯗꯨꯕꯨ ꯑꯗꯨꯝ ꯆꯥꯎꯔꯥꯛꯅ ꯍꯥꯏꯖꯕꯅꯤ ꯑꯩꯅ ꯍꯥꯏꯕꯁꯤ ꯑꯗꯨꯝ ꯇꯤꯜꯂꯧ ꯆꯅꯝ ꯍꯥꯞꯆꯤꯜꯂꯒ ꯑꯣꯛꯇꯣ ꯍꯥꯞꯆꯤꯜꯂꯒ ꯊꯣꯡꯉꯒ ꯑꯗꯨꯝ ꯑꯅꯤꯃꯛꯇ ꯁꯤꯖꯤꯟꯅꯕ ꯑꯗꯨꯝ ꯌꯥꯏ ꯑꯗꯨ ꯄ꯭ꯔꯦꯁꯔ ꯀꯨꯀꯔꯁꯨ ꯑꯊꯨ ꯑꯀꯥꯏ ꯌꯥꯝ ꯀꯥꯟꯅꯩ ꯑꯃꯔꯣꯝꯗ ꯀꯣꯔꯐꯨꯗ ꯑꯍꯥꯡꯕ ꯄꯥꯠꯇ꯭ꯔꯗ ꯊꯣꯡꯕꯁꯨ ꯑꯗꯨꯝ ꯃꯍꯥꯎ ꯂꯩ